ꯑꯩꯒꯤ ꯏꯆꯥ ꯅꯨꯄꯤ ꯑꯃ ꯂꯩ ꯏꯆꯥ ꯅꯨꯄꯤ ꯑꯁꯤ ꯃꯥꯅ ꯇꯝꯅꯤꯡꯉꯤꯕ ꯃꯥꯒꯤ ꯑꯄꯥꯝꯕ ꯂꯦꯕꯦꯟꯗꯨ ꯐꯥꯎꯗꯤ ꯑꯩꯅ ꯇꯝꯍꯟꯒꯦꯅ ꯈꯜꯂꯤ ꯃꯍꯥꯛꯅ ꯃꯍꯩ ꯇꯝꯅꯤꯡꯉꯤꯕ ꯊꯥꯛꯇꯨ ꯐꯥꯎꯕ ꯑꯗꯨꯝ ꯇꯝꯒꯅꯤ ꯃꯍꯥꯛꯀꯤ ꯆꯠꯅꯤꯡꯕ ꯂꯥꯏꯟ ꯃꯍꯥꯛꯅ ꯆꯠꯅꯤꯡꯉꯤꯕ ꯂꯥꯏꯟꯁꯦ ꯍꯣꯇꯦꯜ ꯃꯦꯅꯦꯖꯃꯦꯟ ꯄꯥꯝꯃꯤ ꯍꯥꯏ ꯑꯗꯨꯕꯨ ꯃꯍꯥꯛꯅ ꯍꯣꯇꯦꯜ ꯃꯦꯅꯦꯖꯃꯦꯟꯒꯤ ꯇ꯭ꯔꯦꯅꯤꯡꯁꯨ ꯇ꯭ꯋꯦꯜꯕ ꯂꯣꯏꯔꯕ ꯃꯇꯨꯡꯗ ꯊꯥꯕꯤꯒꯅꯤ ꯑꯗꯨꯕꯨ ꯇ꯭ꯋꯦꯜꯕ ꯂꯣꯏꯔꯕ ꯃꯇꯨꯡꯗ ꯍꯣꯇꯦꯜ ꯃꯦꯅꯦꯖꯃꯦꯟꯒꯤ ꯇ꯭ꯔꯦꯅꯤꯡꯁꯦ ꯂꯣꯏꯔꯕ ꯃꯇꯨꯡꯗꯁꯨ ꯃꯥꯅ ꯂꯥꯏꯔꯤꯛꯁꯦ ꯃꯈꯥ ꯇꯥꯅ ꯇꯝꯅꯤꯡꯕ ꯑꯣꯏꯔꯒꯁꯨ ꯑꯗꯨꯝ ꯇꯝꯍꯟꯒꯅꯤ ꯁꯨꯃꯥꯏꯅ ꯑꯩꯒꯤ ꯋꯥꯈꯜꯂꯣꯟꯗꯗꯤ ꯅꯨꯄꯤ ꯅꯨꯄꯥꯒꯤ ꯈꯦꯠꯅꯕ ꯂꯩꯇꯦ ꯅꯨꯄꯤ ꯑꯣꯏꯕꯤꯁꯤꯡꯅ ꯃꯥꯅ ꯇꯝꯅꯤꯡꯉꯤꯕ ꯂꯦꯕꯦꯟꯗꯨ ꯐꯥꯎꯕ ꯇꯝꯍꯟꯅꯕꯒꯤ ꯋꯥꯈꯟꯂꯣꯟꯗꯣ ꯑꯩꯉꯣꯟꯗ ꯐꯥꯎꯖꯩ ꯅꯨꯄꯤ ꯃꯆꯥꯁꯤꯡꯅ ꯃꯍꯩ ꯃꯁꯤꯡ ꯇꯝꯕꯒꯤ ꯃꯇꯥꯡꯗ ꯂꯥꯛꯄ ꯊꯦꯡꯅꯕ ꯈꯨꯗꯣꯡ ꯆꯥꯗꯕꯁꯤꯡ ꯑꯗꯨꯛꯀꯤ ꯃꯇꯤꯛ ꯌꯥꯝꯅ ꯂꯩꯈ꯭ꯔꯦ ꯈꯨꯗꯝ ꯑꯣꯏꯅ ꯈꯤꯇꯪ ꯄꯟꯖꯒꯦ ꯑꯉꯥꯡ ꯅꯨꯄꯤ ꯑꯣꯏꯕꯤꯁꯤꯡꯅ ꯑꯉꯥꯡ ꯑꯣꯏꯔꯤꯉꯩꯗ ꯃꯍꯩ ꯇꯝꯕ ꯃꯇꯝꯗꯕꯨꯗꯤ ꯑꯩꯈꯣꯏꯅ ꯊꯤꯟꯗꯣꯛ ꯊꯤꯟꯖꯤꯟ ꯇꯧꯋꯦ ꯑꯗꯨꯕꯨ ꯈꯔ ꯆꯥꯎꯈꯠꯂꯕ ꯃꯇꯝꯗꯁꯨ ꯑꯗꯨꯝ ꯅꯨꯄꯤ ꯑꯣꯏꯕꯤꯁꯤꯡꯗꯤ ꯊꯤꯟꯗꯣꯛ ꯊꯤꯟꯖꯤꯟ ꯇꯧꯕ ꯅꯠꯇ꯭ꯔꯒ ꯃꯍꯥꯛꯀ ꯆꯠꯃꯤꯟꯅꯅꯕ ꯃꯔꯨꯞ ꯃꯄꯤꯖꯥ ꯂꯩꯇ꯭ꯔꯒꯗꯤ ꯃꯔꯣꯝꯗꯣꯝ ꯊꯥꯗꯣꯛꯄꯗ ꯅꯨꯡꯉꯥꯏꯇꯕ ꯑꯁꯤꯒꯨꯝꯕꯒꯤ ꯄ꯭ꯔꯣꯕ꯭ꯂꯦꯝ ꯂꯩ ꯑꯗꯒꯤ ꯅꯨꯄꯤ ꯑꯣꯏꯕꯤꯁꯤꯡꯅ ꯑꯉꯥꯡ ꯅꯨꯄꯤ ꯑꯣꯏꯕꯤꯁꯤꯡꯅ ꯃꯍꯥꯛꯀꯤ ꯆꯍꯤ ꯇꯔꯥꯒ ꯅꯤꯊꯣꯏ ꯇꯔꯥꯍꯨꯝꯗꯣꯏ ꯁꯨꯔꯛꯂꯕ ꯃꯇꯨꯡꯗ ꯃꯇꯝꯗ ꯑꯦꯗꯣꯂꯦꯁꯟꯒꯤ ꯃꯇꯝꯁꯦ ꯌꯧꯁꯤꯜꯂꯛꯄ ꯃꯇꯝꯗꯗꯤ ꯃꯣꯏꯗ ꯁ꯭ꯀꯨꯜꯗꯨꯗ ꯇꯣꯏꯂꯦꯠ ꯑꯗꯒꯤ ꯂꯨꯕ ꯅꯥꯟꯕꯒꯤ ꯃꯐꯝꯁꯦ ꯆꯥꯗ꯭ꯔꯒꯗꯤ ꯃꯣꯏꯗ ꯊꯥꯒꯤ ꯄꯤꯔꯤꯌꯗ ꯂꯥꯛꯄ ꯃꯇꯝꯗ ꯁ꯭ꯀꯨꯜ ꯆꯠꯅꯤꯡꯗꯕ ꯍꯩꯅꯤꯡꯗꯕ ꯁꯨꯃꯥꯏꯅ ꯐꯥꯎꯔꯛꯄ ꯀꯌꯥꯁꯨ ꯊꯦꯡꯅꯗꯕ ꯅꯠꯇꯦ ꯁꯤꯒꯨꯝꯕ ꯑꯩꯈꯣꯏꯒꯤ ꯏꯁꯥꯗ ꯑꯍꯣꯡꯕ ꯂꯥꯛꯄ ꯃꯇꯝꯗ ꯃꯣꯏꯗꯁꯨ ꯂꯥꯏꯔꯤꯛ ꯂꯥꯏꯁꯨ ꯇꯝꯕ ꯆꯠꯄꯒꯤ ꯁꯤꯗ ꯅꯨꯡꯉꯥꯏꯇꯕ ꯂꯦꯞꯊꯣꯛꯅꯤꯡꯕ ꯑꯗꯨꯝꯕ ꯄ꯭ꯔꯣꯕ꯭ꯂꯦꯝ ꯃꯌꯥꯝ ꯑꯃ ꯂꯩ ꯑꯗꯒꯤ ꯑꯩꯒꯤ ꯑꯣꯏꯅꯗꯤ ꯑꯩꯒꯤ ꯏꯆꯥ ꯅꯨꯄꯤꯗ ꯈꯦꯠꯅꯕ ꯀꯩꯁꯨ ꯁꯃꯥꯖꯁꯤꯅ ꯌꯦꯡꯂꯤꯕ ꯃꯤꯠꯌꯦꯡꯁꯦ ꯂꯩꯖꯗꯦ ꯑꯗꯨꯕꯨ ꯁꯃꯥꯖꯁꯤꯅꯗꯤ ꯑꯦ ꯃꯆꯥ ꯅꯨꯄꯤꯕꯨ ꯃꯔꯣꯝꯗꯣꯝ ꯊꯥꯗꯣꯛꯍꯜꯂꯦ ꯑꯗꯩ ꯁ꯭ꯀꯨꯜ ꯃꯇꯣꯝꯗ ꯍꯜꯂꯛꯍꯜꯂꯦ ꯍꯥꯏꯕꯅꯆꯤꯡꯕ ꯑꯗꯨꯝꯕ ꯃꯌꯥꯝ ꯑꯃꯁꯨ ꯁꯃꯥꯖꯀꯤ ꯑꯣꯏꯕ ꯃꯤꯠꯌꯦꯡꯗꯗꯤ ꯊꯣꯛꯏ ꯑꯗꯨꯕꯨ ꯑꯩꯒꯤ ꯏꯐꯝꯗꯗꯤ ꯑꯗꯨꯒꯨꯝꯕꯗꯨ ꯀꯩꯁꯨ ꯂꯩꯇꯦ ꯑꯩꯒꯤ ꯏꯆꯥ ꯅꯨꯄꯤꯅ ꯍꯦꯛ ꯇꯝꯅꯤꯡꯉꯤꯕ ꯃꯥꯒꯤ ꯂꯦꯕꯦꯟ ꯐꯥꯎꯕ ꯇꯃꯍꯟꯒꯅꯤ ꯃꯥꯅ ꯄꯥꯝꯖꯕ ꯍꯣꯇꯦꯜ ꯃꯦꯅꯦꯖꯃꯦꯟꯁꯨ ꯑꯣꯏꯅꯕꯒꯤꯗꯃꯛ ꯑꯩꯅ ꯐꯨꯜ ꯁꯞꯄꯣꯠ ꯇꯧꯒꯦꯅꯁꯨ ꯈꯜꯂꯦ